ꯎꯝ ꯍꯜꯂꯣ ꯑꯣ ꯍꯥꯏꯕꯤꯎ ꯀꯅꯥ ꯑꯣꯏꯕꯤꯔꯒꯦ ꯑꯣ

ꯎꯝ ꯑꯥ

ꯑꯣ ꯀꯔꯤ ꯇꯣꯝꯕ ꯏꯔꯣꯡ ꯃꯗ꯭ꯔꯁꯥ ꯏꯔꯣꯡ ꯆꯦꯁꯥꯕ ꯍꯥꯏ ꯃꯗ꯭ꯔꯁꯥꯗ ꯇꯝꯕ ꯑꯉꯥꯡ ꯇꯣꯝꯕ ꯍꯥꯏꯕ ꯅꯠꯇ꯭ꯔꯣ ꯑꯩ ꯔꯦꯁꯇꯥꯗꯨ ꯑꯝꯇ ꯍꯥꯏꯐꯦꯇ ꯌꯦꯡꯒꯦ ꯀꯥꯡꯊꯣꯛꯑꯒ ꯉꯥꯛꯇꯪ ꯄꯥꯏꯕꯤꯎꯀꯣ ꯎꯝ

ꯑꯣ ꯑꯣ ꯂꯩꯔꯦ ꯂꯩꯔꯦ ꯑꯦ ꯁꯤ ꯑꯉꯥꯡꯁꯤꯗꯤ ꯈꯤꯇꯪ ꯑꯦꯕꯁꯦꯟ ꯈꯔ ꯑꯣꯏꯕꯒꯨꯝ ꯏꯇꯧ ꯇꯧꯏꯅꯦ

ꯎꯝ ꯀꯔꯤ ꯀꯔꯤ ꯑꯣꯏꯅ ꯉꯝꯗꯕꯅꯣ ꯍꯧꯖꯤꯛꯄꯨ ꯈꯔ ꯅꯨꯡꯉꯥꯏꯔꯕ꯭ꯔꯣꯕ

ꯎꯝ ꯐꯩꯌꯦ ꯑꯗꯨ ꯑꯉꯥꯡꯁꯤ ꯈꯤꯇꯪꯁꯨ ꯃꯁꯥ ꯉꯝꯗꯕꯒꯤ ꯈꯔ ꯁꯣꯜꯂꯕꯅꯤꯅ ꯃꯁꯤ ꯑꯩꯈꯣꯏ ꯐꯨꯀꯠꯍꯧꯗꯕꯁꯨ ꯌꯥꯗꯦ ꯑꯗꯨ ꯐꯨꯀꯠꯍꯧꯗ꯭ꯔꯦ ꯑꯃꯨꯛꯀ ꯑꯉꯥꯡꯗ ꯍꯌꯦꯡ ꯃꯊꯪ ꯀ꯭ꯂꯥꯁ ꯍꯟꯖꯤꯜꯂꯣ ꯍꯥꯏꯕ ꯄꯣꯠꯇꯨꯗꯤ ꯑꯉꯥꯡꯗꯁꯨ ꯈꯤꯇꯪ ꯏꯟꯇꯔꯦꯁꯇꯨ ꯋꯥꯠꯂꯛꯀꯅꯤꯗꯅ ꯑꯗꯨꯅ ꯃꯁꯤ ꯑꯩꯈꯣꯏ ꯈꯛꯇꯅꯁꯨ ꯌꯥꯔꯣꯏ ꯑꯗꯒꯤ ꯅꯈꯣꯏ ꯈꯛꯇꯅꯁꯨ ꯌꯥꯔꯣꯏ ꯑꯗꯣ ꯑꯉꯥꯡꯒꯤ ꯒꯥꯔꯖꯤꯌꯥꯟꯒ ꯑꯣꯖꯥꯁꯤꯡꯗ ꯃꯗꯨ ꯃꯨꯟꯅ ꯈꯟꯅꯔꯒ ꯀꯔꯝꯕꯅ ꯃꯁꯤ ꯋꯥꯠꯂꯤ ꯈꯣꯠꯂꯤ ꯏꯟꯈꯠꯍꯧꯁꯤꯒꯦ ꯍꯥꯏꯕ ꯄꯣꯠꯇꯨ ꯑꯩꯈꯣꯏ ꯇꯥꯟꯅꯕ ꯑꯃ ꯃꯊꯧ ꯇꯥꯏꯌꯦꯕ ꯑꯗꯨ ꯈꯤꯇꯪ ꯑꯗꯨꯝ ꯄꯦꯔꯦꯟꯁ ꯑꯃ ꯑꯣꯏꯅ ꯉꯁꯥꯏ ꯈꯤꯇꯪ ꯋꯥꯈꯟꯁꯨ ꯂꯩꯕꯤꯕ ꯃꯊꯧ ꯇꯥꯔꯦ ꯐꯨꯀꯠꯅꯕ ꯋꯥꯈꯟꯁꯤ ꯑꯗꯨ ꯈꯤꯇꯪ ꯑꯩꯈꯣꯏ ꯑꯣꯖꯥꯁꯤꯡꯗꯁꯨ ꯑꯩꯍꯥꯛ ꯌꯥꯝ ꯀꯟꯅ ꯑꯗꯨꯝ ꯍꯥꯏꯔꯒꯦ ꯁꯤꯗ ꯈꯤꯇꯪ ꯃꯉꯣꯟꯗ ꯈꯤꯇꯪ ꯁꯤꯒꯤ ꯄꯣꯠꯁꯤ ꯐꯨꯀꯠ ꯍꯧꯅꯅꯕꯒꯤ ꯋꯥꯈꯜꯗꯣ ꯑꯣꯖꯥꯁꯤꯡꯗꯁꯨ ꯑꯩ ꯈꯔ ꯀꯟꯅ ꯑꯗꯨꯝ ꯍꯥꯏꯖꯔꯒꯦꯕꯀꯣ ꯑꯗꯨꯒ ꯑꯗꯨꯝ ꯃꯃꯥ ꯃꯄꯥ ꯑꯃ ꯑꯣꯏꯅ ꯉꯁꯥꯏ ꯑꯉꯥꯡꯒꯤꯁꯨ ꯈꯤꯇꯪ ꯐꯨꯀꯠꯍꯧꯅꯅꯕꯒꯤꯗꯃꯛꯇ ꯇ꯭ꯌꯨꯁꯟꯒꯨꯝꯕ ꯈꯤꯇꯪ ꯇꯧꯕꯤꯔꯒꯅꯦ ꯈꯤꯇꯪ ꯐꯨꯀꯠꯅꯕꯗꯣ ꯑꯩꯈꯣꯏ ꯀꯟꯅ ꯍꯣꯠꯅꯔꯒ ꯂꯩꯊꯍꯧꯕ ꯌꯥꯕ ꯅꯠꯇꯦ ꯆꯍꯤ ꯃꯥꯡꯍꯟꯕ ꯌꯥꯕ ꯅꯠꯇꯦ ꯍꯥꯏꯕꯗꯨ ꯑꯗꯨꯝ ꯈꯤꯇꯪ ꯈꯟꯊꯔꯒ ꯑꯩꯈꯣꯏꯁꯤ ꯍꯣꯠꯅꯕꯗꯨꯅ ꯑꯗꯨꯝ ꯐꯒꯗ꯭ꯔꯥ ꯈꯜꯂꯦ ꯑꯗꯨ ꯃꯥ ꯌꯥꯝꯅ ꯀꯔꯤ ꯕꯨꯙꯤ ꯐꯠꯇꯕ ꯑꯉꯥꯡꯁꯨ ꯅꯠꯇꯦ ꯑꯗꯨꯝ ꯍꯥꯏꯐꯦꯠ ꯑꯗꯨꯝ ꯃꯌꯥꯏ ꯑꯣꯏꯔꯞꯅ ꯌꯥꯕ ꯑꯉꯥꯡꯅꯤ ꯑꯗꯨ ꯀꯩꯁꯨ ꯊꯣꯏꯗꯣꯛꯄ ꯌꯥꯝꯅ ꯋꯥꯔꯣꯏ ꯃꯉꯣꯟꯗ ꯐꯨꯀꯠꯍꯜꯕ ꯃꯇꯝꯗ ꯑꯩꯈꯣꯏꯅ ꯐꯨꯀꯠꯅꯕ ꯍꯣꯠꯅꯕꯗ ꯑꯗꯨꯝ ꯏꯂꯥꯏ ꯂꯥꯏꯅ ꯐꯨꯀꯠꯄ ꯉꯝꯒꯅꯦꯅ ꯈꯜꯂꯦ

ꯑꯗꯨ ꯑꯩꯅ ꯑꯣꯖꯥꯁꯤꯡꯗ ꯃꯥꯒꯤ ꯀ꯭ꯂꯥꯁ ꯂꯧꯔꯤꯕ ꯑꯣꯖꯥꯁꯤꯡꯗꯨꯗ ꯃꯥꯒꯤ ꯁꯕꯖꯦꯛꯁꯤꯡꯗꯨ ꯍꯥꯏꯐꯦꯠ ꯅꯣꯡꯃ ꯑꯩꯅ ꯍꯦꯛ ꯔꯦꯁꯇꯥꯔ ꯀꯥꯡꯉꯨꯕꯗꯅꯦ ꯁꯤ ꯑꯉꯥꯡ ꯁꯨꯝ ꯃꯥꯒꯤ ꯑꯦꯕꯁꯦꯟ ꯑꯣꯏꯕꯁꯤꯡ ꯑꯣꯏꯗꯕꯁꯤꯡ ꯍꯥꯏꯐꯦꯠ ꯆꯦꯛ ꯇꯧꯕꯅꯦꯕꯀꯣ ꯑꯩꯅ ꯄꯨꯈꯠꯂꯣꯅ ꯑꯣꯖꯥꯁꯤꯡꯗ ꯑꯣꯐꯤꯁꯇ ꯄꯨꯈꯠꯂꯛꯑꯣꯅ ꯌꯦꯡꯕꯅꯦ ꯑꯗꯣ ꯃꯥꯒꯤꯗꯣ ꯀꯌꯥꯝ ꯂꯩꯕꯅꯦ ꯑꯗꯨ ꯄꯥꯎꯗꯨ ꯑꯝꯇ ꯂꯧꯅꯦꯍꯦ ꯀꯝꯗꯧꯕꯅꯣ ꯁꯤ ꯑꯉꯥꯡꯁꯤꯕꯣ ꯇꯣꯛꯈ꯭ꯔꯕ꯭ꯔꯥ ꯅꯠꯇ꯭ꯔ ꯇꯣꯛꯇ꯭ꯔꯤꯕ꯭ꯔꯥꯅ ꯍꯪꯕ ꯀꯥꯟꯗ ꯑꯥ ꯁꯥꯔ ꯇꯣꯛꯇꯦ ꯃꯥꯁꯤ ꯃꯁꯥ ꯉꯝꯗꯦꯅ ꯍꯥꯏꯐꯦꯠ ꯃꯣꯏꯗꯒꯤ ꯏꯟꯐꯣꯝ ꯇꯧꯔꯛꯑꯦꯅ ꯍꯥꯏꯌꯦꯕꯀꯣ ꯑꯗꯣ ꯑꯉꯥꯡ ꯑꯣꯖꯥꯁꯤꯡꯗ ꯍꯪꯕ ꯀꯥꯟꯗ ꯁꯥꯔ ꯁꯤ ꯑꯉꯥꯡꯁꯤ ꯌꯥꯝꯅ ꯐꯠꯇꯕ ꯑꯉꯥꯡꯗꯤ ꯅꯠꯇꯦ ꯑꯗꯨꯝ ꯃꯥꯁꯤ ꯎꯄꯥꯏ ꯂꯩꯇꯕꯗꯒꯤ ꯃꯁꯥ ꯉꯝꯗꯕꯗꯒꯤ ꯀꯔꯤ ꯀꯥꯔꯛꯈꯤꯗꯕꯅꯤ ꯑꯗꯨ ꯃꯃꯥ ꯃꯄꯥꯒꯁꯨ ꯄꯥꯎ ꯐꯥꯎꯅꯔꯦꯅ ꯍꯥꯏꯌꯦꯕꯀꯣ ꯑꯗꯣ ꯑꯩꯅ ꯃꯣꯏꯗ ꯀꯟꯅ ꯍꯥꯏꯁꯦ ꯀꯟꯅ ꯃꯃꯥ ꯃꯄꯥꯗꯨ ꯆꯦꯛꯁꯤꯟꯅ ꯑꯝꯇ ꯍꯥꯏꯒꯣ ꯁꯨꯝꯕ ꯑꯐꯕ ꯑꯉꯥꯡꯁꯤꯡꯁꯤ ꯃꯥꯡꯍꯟꯕ ꯌꯥꯗꯦ ꯏꯟꯈꯠꯍꯧꯅꯕ ꯍꯣꯠꯅꯍꯧꯒꯗꯝꯅꯤ ꯑꯩꯈꯣꯏ ꯃꯌꯥꯝ ꯆꯪꯗꯅ ꯑꯩ ꯏꯁꯥꯃꯛꯅꯤ ꯈꯜꯂꯒ ꯇꯧꯒꯗꯕꯅꯤ ꯍꯥꯏꯗꯅ ꯑꯣꯖꯥ ꯃꯈꯩꯗ ꯑꯩꯅ ꯀꯟꯅ ꯄꯥꯎꯇꯥꯛ ꯄꯤꯈꯤꯝꯅꯦꯕ ꯃꯣꯏꯅꯁꯨ ꯁꯥꯔ ꯑꯩꯈꯣꯏ ꯇꯧꯖꯔꯒꯦꯅ ꯍꯥꯏꯕꯅꯦ ꯑꯗꯣ ꯃꯈꯣꯏꯅꯁꯨ ꯑꯗꯨꯝ

ꯑꯥ ꯍꯥꯏꯔꯝꯒꯅꯤ ꯃꯗꯨ ꯑꯩ ꯃꯥꯅ ꯍꯥꯏꯔꯝꯕ ꯍꯦꯛ ꯅꯣꯡꯃꯗꯨ ꯑꯩ ꯇꯟꯖꯥꯗꯨꯗ ꯉꯁꯥꯏ ꯁꯣꯝꯗ ꯆꯦ ꯑꯃ ꯀꯟꯅ ꯁꯨꯗꯅ ꯑꯗ ꯃꯤ ꯑꯃꯅꯤꯁꯨ ꯐꯝꯕ ꯍꯥꯏꯇꯔꯦ ꯑꯗꯨꯗ ꯑꯩꯅ ꯋꯥꯈꯟꯗꯨ ꯀꯥꯎꯊꯣꯛꯈꯤꯕ ꯍꯥꯏꯇꯔꯦ ꯇꯟꯖꯥꯗꯨꯗ ꯑꯗꯨ ꯅꯤꯡꯁꯤꯡꯉꯛꯄ ꯀꯥꯟꯗ ꯁꯥꯔ ꯑꯗꯨ ꯅꯨꯃꯤꯠꯇꯨꯗ ꯑꯩꯅ ꯑꯥ ꯑꯩꯈꯣꯏ ꯑꯣꯖꯥ ꯁꯥꯔꯗ ꯍꯥꯏꯔꯝꯃꯤꯗꯨꯗꯤꯅ ꯍꯥꯏꯕꯗ ꯑꯩꯁꯨ ꯅꯤꯡꯁꯤꯡꯉꯛꯑꯕ ꯍꯥꯏꯇꯔꯦ ꯑꯣ ꯑꯗꯣ ꯑꯩꯁꯨ ꯊꯕꯛꯇꯨ ꯆꯤꯟꯕ ꯁꯣꯝꯗ ꯃꯤ ꯈꯔ ꯑꯔꯨꯕ ꯋꯥꯔꯤ ꯁꯥꯕꯗꯨꯗ ꯆꯔꯥꯡꯅꯗꯅ ꯇꯧꯈꯤꯕꯅꯦ ꯑꯗꯨ ꯈꯪꯍꯧꯗ꯭ꯔꯦꯅ ꯑꯗꯨ ꯑꯣꯏꯔꯁꯨ ꯌꯥꯝ ꯅꯨꯡꯉꯥꯏꯇꯕ ꯑꯉꯥꯡꯗꯣꯀꯣ ꯑꯩꯁꯨ ꯍꯥꯏꯐꯦꯠ ꯈꯪꯉꯦꯕꯀꯣ ꯁꯨꯝ ꯀ꯭ꯂꯥꯁ ꯆꯦꯛ ꯇꯧꯕ ꯆꯠꯄ ꯀꯥꯟꯗ ꯑꯣꯖꯥꯁꯤꯡꯅ ꯇꯥꯛꯏꯉꯩꯗ ꯃꯥꯅ ꯅꯣꯡꯃ ꯈꯨꯝꯗꯅ ꯂꯩꯔꯝꯃꯦꯕꯀꯣ ꯑꯣꯖꯥꯅ ꯍꯪꯕ ꯑꯥ ꯀ꯭ꯋꯦꯁꯟꯁꯤꯡꯗꯨꯒꯤ ꯑꯟꯁꯔꯗꯨ ꯁꯠ ꯁꯠ ꯁꯠ ꯄꯤꯗꯅ ꯇꯧꯋꯦꯕꯀꯣ ꯑꯗꯨꯗ ꯑꯩꯅ ꯑꯦ ꯁꯤꯃ ꯁꯤ ꯑꯉꯥꯡꯁꯦ ꯑꯗꯨꯝ ꯈꯔ ꯌꯥꯒꯗꯝ ꯃꯥꯜꯂꯦꯅ ꯑꯗꯨꯝ ꯑꯩꯅ ꯈꯟꯕ ꯑꯗꯨ ꯅꯣꯡꯃ ꯑꯦꯕꯁꯦꯟꯗꯨ ꯎꯔꯨ ꯀꯥꯟꯗꯗꯤ ꯀꯔꯤꯅꯣ ꯁꯤ ꯇꯧꯔꯤꯁꯤꯕꯣꯅ ꯍꯪꯕꯗ ꯁꯨꯝ ꯁꯨꯝ ꯇꯧꯋꯦꯅ ꯍꯥꯏꯔꯛꯄꯅꯤꯗ ꯑꯗꯨꯅ ꯅꯨꯡꯉꯥꯏꯇꯕ ꯑꯩꯁꯨ ꯑꯗꯨꯗꯅꯤ ꯑꯩꯅ ꯃꯄꯥ ꯃꯃꯥꯗ ꯑꯝꯇ ꯍꯥꯏꯐꯦꯠꯇꯪ ꯀꯣꯜ ꯇꯧꯔ ꯏꯟꯐꯣꯝ ꯑꯝꯇ ꯇꯧꯈꯣ ꯀꯝꯗꯧꯈ꯭ꯔꯕꯅꯣ ꯍꯥꯏꯕ ꯄꯣꯠꯇꯣꯑꯅ ꯍꯥꯏꯒꯤꯕꯅꯦ

ꯑꯣ ꯑꯗꯨꯕꯨ ꯎꯝ ꯃꯇꯨꯡꯗꯤ ꯑꯗꯨꯝꯕ ꯑꯔꯨꯕ ꯑꯅꯥꯕ ꯑꯆꯧꯕꯗꯒꯤ ꯀꯥꯏꯕꯤꯔꯒꯀꯣ ꯎꯝ ꯌꯥꯔꯤꯝꯈꯣꯏ ꯑꯗꯨꯝꯕꯗꯨ ꯀꯥꯏꯊꯣꯛꯄꯤꯔꯒ ꯈꯤꯇꯪ ꯏꯟꯈꯠꯍꯧꯅꯅꯕꯒꯤ ꯄꯣꯠꯇꯣ ꯑꯩꯈꯣꯏ ꯈꯤꯇꯪ ꯋꯥꯈꯟꯗꯨ ꯊꯝꯃꯤꯟꯅꯁꯦꯕ

ꯍꯣꯏ ꯍꯣꯏ ꯃꯥꯟꯅꯤ ꯃꯥꯟꯅꯤ ꯑꯣ ꯑꯗꯨꯅꯤ ꯑꯩꯅꯁꯨ ꯉꯁꯥꯏ ꯍꯥꯏꯈꯤꯗꯣ ꯑꯣꯖꯥꯁꯤꯡ ꯁꯣꯝ ꯊꯥꯔꯛꯑꯒꯅ ꯑꯣꯖꯥꯁꯤꯡꯒꯤ ꯌꯨꯝꯗ ꯍꯟꯈ꯭ꯔꯒꯅ ꯄꯦꯔꯦꯟꯁꯁꯤꯡꯒꯤ ꯋꯥꯈꯟꯗꯨ ꯈꯤꯇꯪ ꯇꯧꯃꯤꯟꯅꯔꯒꯗꯤ ꯑꯥ ꯑꯉꯥꯉꯗꯨ ꯂꯥꯏꯅ ꯐꯨꯀꯠꯄ ꯉꯝꯒꯅꯦꯅ ꯍꯥꯏꯈꯤꯕꯗꯣ ꯑꯗꯨ ꯑꯗꯨꯝ ꯊꯝꯃꯤꯟꯅꯔꯗꯤ ꯀꯩꯁꯨ ꯌꯥꯝꯅ ꯀꯩꯗꯧꯕ ꯑꯉꯥꯡ ꯅꯠꯇꯃꯤꯅ ꯑꯗꯨꯝ ꯌꯥꯅꯤꯗ ꯀꯩꯁꯨ ꯀꯥꯏꯔꯣꯏ ꯑꯗꯨꯅ ꯃꯥ ꯍꯟꯗꯛꯇꯤ ꯑꯗꯨꯝꯕꯒꯤꯗꯤ ꯑꯩꯁꯨ ꯍꯥꯏꯐꯦꯠ ꯑꯗꯨꯝ ꯑꯉꯥꯡꯁꯤꯡꯁꯦ ꯑꯗꯨꯝꯀꯣ ꯑꯣꯖꯥꯁꯤꯡꯅꯁꯨ ꯑꯗꯨꯝ ꯔꯤꯄꯣꯠ ꯑꯗꯨꯝ ꯄꯤꯔꯛꯑꯦ ꯑꯉꯥꯡꯁꯤꯡꯒꯤ ꯑꯗꯨꯝ ꯑꯗꯣ ꯃꯥꯒꯤ ꯊꯣꯏꯗꯣꯛꯄ ꯑꯗꯨꯝꯕ ꯐꯠꯇ ꯈꯣꯠꯇꯕꯒꯤ ꯀꯦꯔꯦꯛꯇꯔ ꯂꯨꯗꯕ ꯈꯣꯠꯇꯕꯒꯤ ꯊꯣꯏꯗꯣꯛꯄ ꯄꯥꯎ ꯑꯩꯉꯣꯟꯗ ꯂꯩꯇꯦ ꯑꯗꯨꯝ ꯍꯥꯏꯐꯦꯠ ꯌꯥꯏꯑꯅ ꯑꯗꯨꯝ ꯍꯥꯏ ꯑꯉꯥꯡꯁꯤꯡ ꯑꯣꯖꯥꯁꯤꯡꯅ ꯑꯗꯨꯝ ꯇꯥꯛꯄꯤ ꯇꯝꯕꯤꯕꯗ ꯑꯣ ꯑꯩꯉꯣꯟꯗ ꯏꯟꯐꯣꯝ ꯇꯧꯕꯗꯅꯦ ꯎꯝ ꯁꯥꯔ ꯁꯤ ꯑꯉꯥꯡꯁꯤ ꯑꯗꯨꯝ ꯍꯥꯏꯐꯦꯠ ꯑꯗꯨꯝ ꯌꯥꯝꯅ ꯊꯛꯁꯤ ꯈꯥꯁꯤ ꯅꯥꯏꯕ ꯌꯥꯝꯅ ꯐꯕ ꯑꯉꯥꯡꯅꯦꯅ ꯑꯗꯨꯝ ꯍꯥꯏꯌꯦꯕ ꯃꯥꯟꯅꯤ ꯃꯥꯟꯅꯤ ꯑꯩꯈꯣꯏꯁꯨ ꯑꯄꯥꯝꯕ ꯑꯣꯏꯗꯦ ꯑꯉꯥꯉ ꯁꯨꯃꯥꯏꯅ ꯇꯝꯃꯝꯃꯒ ꯃꯔꯛꯇ ꯍꯦꯛ ꯆꯠꯈꯤꯕꯁꯦ ꯑꯩꯈꯣꯏꯅ ꯑꯣꯏꯍꯟꯅꯤꯡꯏꯕ ꯁꯦꯝꯅꯤꯡꯉꯤꯕ ꯄꯣꯠꯇꯨ ꯌꯧꯕ ꯉꯝꯍꯧꯗꯕꯁꯤꯁꯨ ꯑꯩꯈꯣꯏ ꯅꯨꯡꯉꯥꯏꯇꯦꯕꯀꯣ ꯑꯩꯈꯣꯏꯅ ꯁꯦꯝꯅꯤꯡꯏꯕ ꯊꯥꯛ ꯑꯩꯈꯣꯏꯒꯤ ꯂꯩꯖꯔꯤꯕ ꯀ꯭ꯂꯥꯁꯇꯨꯒꯤ ꯃꯇꯨꯡ ꯏꯟꯅ ꯁꯦꯝꯅꯤꯡꯉꯤꯕ ꯊꯥꯛꯇꯨ ꯈꯛ ꯁꯦꯝꯃꯒ ꯑꯇꯣꯞꯄꯗ ꯆꯠꯍꯜꯂꯒ ꯑꯩꯈꯣꯏꯒꯤꯁꯨ ꯃꯤꯡꯆꯠ ꯑꯣꯏꯍꯧꯕꯀꯣ ꯁ꯭ꯀꯨꯜꯒꯤꯁꯨ ꯃꯤꯡꯆꯠ ꯑꯣꯏꯍꯧꯕ ꯑꯦ ꯁꯤ ꯁ꯭ꯀꯨꯜꯁꯤꯗ ꯇꯝꯃꯛꯄ ꯑꯉꯥꯡꯅꯤꯀꯣ ꯍꯥꯏꯕ ꯄꯣꯠꯇꯣ ꯃꯗꯨꯗꯨ ꯈꯛꯀꯤ ꯈꯜꯂꯒ ꯑꯩꯍꯣꯏꯅ ꯃꯈꯣꯡ ꯁꯦꯡꯅ ꯁꯦꯝꯃꯒ ꯊꯥꯗꯣꯛꯈꯤꯕ ꯇꯥꯔꯒꯗꯤ ꯍꯌꯦꯡ ꯐꯥꯎꯕ ꯑꯗꯨꯝ ꯆꯠꯈꯤꯗꯅ ꯑꯗꯨꯒꯤ ꯈꯜꯂꯒ ꯑꯩꯈꯣꯏꯅ ꯉꯁꯥꯏꯒꯤ ꯑꯉꯥꯡꯁꯤꯡꯁꯦ ꯌꯥꯔꯤꯈꯣꯏ ꯍꯣꯡꯗꯅꯕ ꯑꯦ ꯅꯣꯏ ꯁꯤꯗꯒꯤ ꯑꯩꯈꯣꯏ ꯀ꯭ꯂꯥꯁ ꯁꯤꯗꯒꯤ ꯂꯣꯏꯔꯕ ꯃꯇꯨꯡꯗ ꯌꯥꯝ ꯅꯨꯡꯁꯤ ꯆꯥꯟꯅꯅ ꯑꯣꯖꯥꯁꯤꯡꯒ ꯀꯥꯏꯅꯁꯤ ꯍꯥꯏꯗꯅ ꯑꯩꯈꯣꯏꯅꯁꯨ ꯌꯥꯝ ꯄꯥꯎꯇꯥꯛ ꯄꯤꯑꯕ ꯑꯗꯨ ꯑꯌꯥꯝꯕꯅꯁꯨ ꯍꯣꯡꯒꯟꯗꯦ ꯑꯩꯈꯣꯏ ꯁꯤꯗ ꯇꯝꯕ ꯃꯈꯩꯁꯦ ꯑꯗꯨꯝ ꯍꯥꯏꯐꯦꯠ ꯀ꯭ꯂꯥꯁ ꯂꯣꯏꯔ ꯆꯠꯈꯤꯕ ꯉꯥꯛꯇꯅꯤ ꯃꯤ ꯑꯦ ꯆꯥꯝꯃꯉꯥ ꯆꯥꯇ꯭ꯔꯨꯛ ꯇꯝꯕꯁꯤꯗ ꯉꯁꯥꯏꯒꯤ ꯑꯃ ꯑꯅꯤ ꯑꯗꯨꯝ ꯆꯠꯈꯤꯕꯗꯨꯗꯤ ꯀꯩꯁꯨ ꯀꯥꯏꯄꯣꯟꯇꯦ ꯍꯥꯏꯕ ꯑꯗꯨ ꯊꯥꯔꯨ ꯌꯥꯄꯣꯟꯇꯦꯕ ꯑꯗꯨ ꯑꯌꯥꯝꯕꯅꯗꯤ ꯑꯗꯨꯝ ꯂꯣꯏꯅ ꯁꯤꯗꯒꯤ ꯁꯥꯔꯇꯤꯐꯤꯀꯦꯠ ꯄꯨꯔꯒ ꯂꯣꯏ ꯆꯠꯈꯤꯕ ꯉꯥꯛꯇꯅꯦ ꯍꯥꯏꯕ ꯑꯗꯨꯅ ꯑꯩꯈꯣꯏꯅ ꯑꯇꯣꯞꯄꯗ ꯇꯝꯈ꯭ꯔ ꯃꯇꯨꯡꯗꯁꯨ ꯑꯗꯨꯝ ꯍꯥꯏꯐꯦꯠ ꯑꯗꯨꯝ ꯄꯥꯎ ꯑꯗꯨꯝ ꯂꯧꯏ ꯑꯗꯨꯝ ꯈꯪꯏ ꯑꯗꯨꯝ ꯌꯥꯝ ꯐꯩ ꯌꯥꯝ ꯐꯩꯑꯅ ꯑꯗꯨꯝ ꯑꯩꯈꯣꯏ ꯄꯥꯎꯁꯨ ꯑꯗꯨꯝ ꯇꯥꯏ ꯑꯩꯈꯣꯏꯗꯁꯨ ꯐꯣꯟ ꯑꯗꯨꯝ ꯇꯧꯔꯛꯑꯦꯕꯀꯣ ꯁꯥꯔ ꯈꯣꯏ ꯇꯝꯃꯝꯕ ꯑꯉꯥꯡꯁꯤ ꯌꯥꯝꯅ ꯂꯥꯏꯔꯤꯛ ꯂꯥꯏꯁꯨ ꯑꯗꯨꯝ ꯈꯔ ꯃꯈꯣꯡ ꯁꯦꯡꯅ ꯈꯪꯏ ꯑꯗꯨꯗꯒꯤ ꯀꯦꯔꯦꯛꯇꯔ ꯂꯩꯅ ꯌꯥꯝꯅ ꯃꯣꯔꯦꯜ ꯌꯥꯎꯕ ꯑꯉꯥꯡ ꯉꯥꯛꯇ ꯊꯣꯛꯂꯛꯑꯦꯅ ꯍꯥꯏꯌꯦꯕꯀꯣ ꯎꯝ ꯑꯗꯨ ꯑꯩꯈꯣꯏꯁꯨ ꯍꯣꯏ ꯑꯗꯨꯝ ꯑꯩꯈꯣꯏ ꯉꯝꯖꯕꯤ ꯊꯥꯛꯇ ꯎꯝ ꯑꯩꯈꯣꯏꯒꯤ ꯉꯝꯖꯕꯤ ꯊꯥꯛꯇ ꯑꯗꯨꯝ ꯏꯁꯥꯒꯤ ꯑꯉꯥꯡꯅꯤ ꯑꯩ ꯏꯁꯥꯃꯛꯅꯤ ꯈꯜꯂꯒ ꯂꯣꯏꯅ ꯁꯦꯝꯒꯤꯕ ꯑꯉꯥꯡ ꯉꯥꯛꯇꯅꯤ ꯑꯗꯨꯅ ꯊꯝꯃꯣꯏ ꯁꯦꯡꯅ ꯇꯧꯕꯗꯨꯅ ꯑꯗꯨꯝ ꯑꯉꯥꯡꯁꯤꯡꯗꯁꯨ ꯃꯗꯨꯒꯤ ꯄꯥꯟꯕꯖꯥꯠꯅꯤ ꯍꯥꯏꯗꯅ ꯑꯩꯈꯣꯏꯁꯨ ꯑꯗꯨꯝ ꯍꯥꯏꯒꯤ ꯍꯣꯏ ꯍꯣꯏ ꯑꯗꯨ ꯇꯧꯁꯦ ꯑꯗꯨꯒ ꯑꯩꯈꯣꯏꯗꯒꯤ ꯑꯁꯣꯏ ꯑꯉꯥꯝ ꯑꯋꯥꯠ ꯑꯄꯥ ꯍꯦꯛ ꯌꯥꯎꯔꯁꯨ ꯁꯖꯦꯁꯟ ꯑꯗꯨꯝ ꯇꯧꯕꯤꯌꯣ ꯐꯒꯗꯕ ꯑꯗꯨꯝ ꯀꯥꯟꯅꯒꯗꯕ ꯑꯉꯥꯡꯗ ꯀꯥꯟꯅꯒꯗꯕ ꯄꯣꯠꯇꯨꯗꯤ ꯃꯥꯗꯨ ꯒꯥꯔꯖꯤꯌꯥꯟ ꯑꯣꯏꯔꯤꯕꯁꯤꯡꯅꯁꯨ ꯁꯖꯦꯁꯟ ꯄꯤꯕꯗ ꯑꯩꯈꯣꯏ ꯑꯗꯨꯝ ꯍꯔꯥꯎ ꯍꯔꯥꯎ ꯂꯧꯁꯤꯟꯖꯒꯅꯤ ꯁꯥꯔ ꯁꯤ ꯑꯃꯗꯤ ꯐꯒꯗ꯭ꯔꯥ ꯍꯥꯏꯕꯗꯨ ꯍꯣꯏ ꯑꯗꯣ ꯑꯩ ꯑꯣꯖꯥꯁꯤꯡꯗ ꯀꯟꯅ ꯑꯗꯨꯁꯨ ꯏꯟꯐꯣꯝ ꯇꯧꯔꯒꯦꯀꯣ ꯎꯝ ꯑꯗꯨ ꯐꯨꯀꯠꯅꯕ ꯇꯧꯒꯅꯤ ꯀꯔꯤꯝ ꯈꯟꯕꯤꯔꯨꯅꯨ ꯑꯗꯨꯝ ꯌꯥꯅꯤ ꯎꯝ ꯍꯣꯏ ꯍꯣꯏ ꯐꯔꯦ ꯐꯔꯦ